ꯑꯗꯨꯒꯤꯗꯃꯛꯇꯅꯤ ꯑꯩꯅ ꯃꯥꯒꯤꯗꯣ ꯄꯥꯝꯗꯕꯒꯤ ꯄꯣꯠꯇꯨꯒꯤ ꯑꯩꯅ ꯍꯟꯈꯤꯕ ꯄꯣꯠꯁꯤꯡꯗꯨ ꯑꯍꯥꯎꯕ ꯑꯊꯨꯝꯕ ꯖꯨꯁ ꯂꯥꯡꯁꯨ ꯃꯍꯤ ꯃꯅꯥꯏ ꯄꯪꯂꯥꯡ ꯂꯥꯡꯂꯝꯂꯦ ꯑꯗꯨꯅ ꯑꯩꯅ ꯄꯥꯝꯗꯕꯒꯤ ꯄꯣꯠꯇꯨ ꯍꯜꯂꯒ ꯄꯤꯈꯤꯕꯅꯤ